ꯇ꯭ꯋꯦꯟꯇꯤ ꯁꯦꯚꯦꯟ ꯃꯥꯔꯆ ꯇꯨ ꯊꯥꯎꯖꯟ ꯇꯨꯌꯦꯜꯐ ꯊꯥꯔꯇꯤꯟ ꯑꯦꯄ꯭ꯔꯤꯜ ꯇꯨ ꯊꯥꯎꯖꯟ ꯊꯥꯔꯇꯤꯟ ꯐꯣꯔꯇꯤꯟ ꯖꯨꯂꯥꯏ ꯇꯨ ꯊꯥꯎꯖꯟ ꯁꯤꯛꯁꯇꯤꯟ ꯐꯤꯐꯇꯤꯟ ꯑꯥꯒꯁ ꯇꯨ ꯊꯥꯎꯖꯟ ꯊꯥꯔꯇꯤꯟ ꯇ꯭ꯋꯦꯟꯇꯤ ꯐꯣꯔ ꯑꯥꯒꯁ ꯇꯨ ꯊꯥꯎꯖꯟ ꯁꯤꯛꯁꯇꯤꯟ